ꯍꯜꯂꯣ ꯁꯤꯁꯦ ꯁ꯭ꯋꯤꯒꯤꯒꯤ ꯑꯣꯏꯕꯤꯔꯕ ꯅꯠꯇ꯭ꯔꯣ ꯑꯩꯅ ꯃꯃꯥꯡꯗ ꯆꯤꯀꯟ ꯋꯤꯡꯁ ꯑꯃ ꯑꯣꯗꯔ ꯇꯧꯒꯤꯕꯗꯣ ꯑꯣꯔꯗꯔꯗꯤ ꯑꯩꯅ ꯀꯦꯟꯁꯜ ꯇꯧꯈ꯭ꯔꯕ ꯑꯗꯣ ꯄꯩꯁꯥꯁꯦ ꯑꯩꯒꯤ ꯑꯀꯥꯎꯟꯇ ꯔꯤꯐꯟ ꯂꯥꯛꯇ꯭ꯔꯤꯕ ꯑꯗꯣ ꯔꯤꯐꯟꯁꯦ ꯀꯔꯝꯕ ꯃꯑꯣꯡꯗ ꯂꯥꯛꯀꯅꯤ ꯑꯩꯒꯤ ꯁ꯭ꯋꯤꯒꯤꯒꯤ ꯑꯦꯄ꯭ꯂꯤꯀꯦꯁꯟꯒꯤ ꯋꯥꯂꯦꯠꯇ ꯆꯪꯂꯛꯀꯗ꯭ꯔ ꯅꯠꯇ꯭ꯔꯒ ꯑꯩꯒꯤ ꯁꯣꯔꯁ ꯑꯣꯞ ꯄꯦꯃꯦꯟ ꯑꯩꯒꯤ ꯕꯦꯡ ꯑꯦꯀꯥꯎꯟꯇꯒꯤ ꯑꯣꯏꯅ ꯆꯪꯂꯛꯀꯗ꯭ꯔꯗꯣ ꯑꯩ ꯈꯪꯅꯤꯡꯕ ꯄꯥꯝꯃꯦ ꯑꯃꯨꯛꯇꯪ ꯗꯤꯇꯦꯜꯁ ꯑꯣꯏꯅ ꯍꯥꯏꯕꯤꯕ ꯌꯥꯒꯗꯔ